ꯍꯦꯜꯂꯣ ꯇꯥꯕꯤꯕ꯭ꯔꯣ ꯁꯤꯕꯨ ꯂꯤꯂꯣꯡꯒꯤ ꯑꯜ ꯍꯌꯥꯠꯀꯤ ꯃꯦꯅꯦꯖꯔ ꯑꯗꯨ ꯑꯣꯏꯕꯤꯔꯕ꯭ꯔꯣ ꯉꯁꯥꯏ ꯑꯩꯅ ꯕ꯭ꯔꯤꯌꯥꯅꯤ ꯑꯃꯁꯨꯡ ꯂꯣꯜꯂꯤꯄꯣꯞ ꯆꯥꯝꯃꯃꯨꯛ ꯑꯣꯔꯗꯔ ꯇꯧꯈꯤꯕꯅꯦ ꯑꯗꯨꯒꯤ ꯑꯣꯔꯗꯔꯁꯤꯡ ꯑꯗꯨ ꯑꯩꯈꯣꯏꯒꯤ ꯐꯪꯁꯟ ꯑꯗꯨ ꯂꯣꯏꯈꯤꯕꯅ ꯃꯔꯝ ꯑꯣꯏꯔꯒ ꯑꯣꯔꯗꯔ ꯑꯗꯨ ꯀꯦꯟꯁꯦꯜ ꯇꯧꯕ ꯄꯥꯝꯕ ꯃꯔꯝꯗꯤ ꯑꯣꯔꯗꯔ ꯑꯗꯨ ꯇꯧꯈꯤꯕꯅꯤ ꯈꯔ ꯉꯟꯅ ꯂꯥꯛꯄꯤꯌꯨ ꯍꯥꯏꯕꯅꯤ ꯑꯗꯨꯝ ꯃꯇꯝ ꯆꯥꯅ ꯑꯣꯔꯗꯔ ꯊꯤꯜꯂꯛꯇ꯭ꯔꯕꯅꯤꯅ ꯑꯣꯔꯗꯔ ꯑꯗꯨ ꯑꯩꯈꯣꯏꯅ ꯀꯦꯟꯁꯦꯜ ꯇꯧꯖꯔꯒꯦ ꯍꯥꯏꯅ ꯍꯥꯏꯖꯔꯛꯄꯅꯦ ꯇꯧꯈꯤꯕ ꯑꯣꯔꯗꯔ ꯑꯗꯨ ꯇꯥꯃꯣꯅ ꯌꯥꯔꯒꯗꯤ ꯀꯦꯟꯁꯦꯜ ꯇꯧꯕꯤꯔꯣ ꯑꯗꯨꯒ ꯄꯩꯁꯥꯁꯨ ꯑꯗꯨꯝ ꯑꯣꯟꯂꯥꯏꯟꯗ ꯑꯣꯏꯔꯒꯁꯨ ꯌꯥꯏ ꯅꯠꯇ꯭ꯔꯒ ꯑꯗꯨ ꯌꯥꯔꯤꯕ ꯃꯈꯩꯗꯤ ꯃꯇꯨꯡꯗꯗꯤ ꯑꯣꯔꯗꯔ ꯇꯧꯈꯤꯕꯁꯦ ꯄꯣꯠꯁꯦ ꯃꯇꯝ ꯆꯥꯅ ꯊꯤꯟꯕ ꯉꯝꯕꯒꯤ ꯆꯥꯡꯗ ꯍꯣꯠꯅꯕꯤꯌꯣ ꯑꯗꯨ ꯅꯠꯇ꯭ꯔꯗꯤ ꯑꯩꯈꯣꯏꯅ ꯇꯥꯃꯣ ꯍꯣꯏꯗ ꯊꯥꯖꯕ ꯂꯩꯔꯤꯁꯦ ꯃꯥꯡꯈ꯭ꯔꯒꯅꯤ